ꯍꯂꯣ ꯑꯧ ꯁꯤ ꯐꯤ ꯌꯣꯟꯕ ꯗꯨꯀꯥꯟ ꯑꯣꯏꯕꯤꯔꯕ꯭ꯔꯣ ꯑꯣ ꯋꯤꯟꯇꯔꯒꯤ ꯐꯤꯔꯣ ꯌꯣꯜꯂꯤꯁꯦ ꯀꯔꯝ ꯀꯔꯝꯕ ꯐꯤꯅꯣꯕ ꯌꯣꯜꯂꯤꯁꯦ ꯑꯣ ꯎꯝ ꯎꯝ ꯑꯗꯨ ꯄꯥꯝꯃꯤ ꯁꯣꯜꯁꯨ ꯄꯥꯝꯃꯤ ꯁ꯭ꯋꯦꯇꯔꯁꯨ ꯄꯥꯝꯃꯤ ꯀꯥꯁꯃꯤꯔꯤ ꯁꯣꯜꯒꯁꯨ ꯑꯍ ꯀꯥꯁꯃꯤꯔꯤ ꯁꯣꯜꯗꯕꯨ ꯂꯩꯕ꯭ꯔꯣ ꯑꯧ ꯀꯨꯏꯁꯂꯦꯟꯁꯨ ꯑꯗꯨꯒꯤꯁꯨ ꯍꯣꯏꯅꯦ ꯑ ꯍꯣ ꯍꯣ ꯍꯣꯏ ꯑ ꯍꯣ ꯍꯣ ꯍꯣꯏ

ꯍꯣ ꯍꯣꯏ ꯎꯝ ꯎꯝ ꯍꯣꯏ ꯎꯝ ꯎꯝ ꯍꯣ ꯍꯣ ꯍꯣꯏ ꯎꯝ ꯇꯥꯡꯏꯕ ꯍꯣꯏꯅꯦ ꯎꯝ ꯎꯝ ꯎꯝ ꯍꯣ ꯍꯣ ꯍꯣ ꯑꯉꯥꯡ ꯅꯨꯕꯤꯒꯤ ꯁ꯭ꯋꯥꯦꯇꯔꯒꯗꯤ ꯖꯦꯀꯦꯠꯀꯨꯝꯕꯗꯤ ꯌꯥꯎꯕ꯭ꯔꯣꯕ ꯑꯣ ꯁ꯭ꯋꯦꯇꯔꯗꯤ ꯎꯝ ꯍꯣꯏ ꯑ ꯍꯣꯏꯅꯦ ꯑ ꯍꯣ ꯍꯣ ꯍꯣ ꯑ ꯑꯗꯨ ꯃꯃꯟ ꯃꯊꯨꯝꯗꯤ ꯑꯗꯨ ꯃꯃꯟ ꯃꯊꯨꯝꯗꯤ ꯑꯩ ꯂꯥꯑꯒ ꯍꯥꯏꯅꯔꯁꯦ ꯑꯗꯨꯒ ꯍꯣꯏ ꯍꯥꯏꯐꯦꯠꯇꯪ ꯆꯧꯔꯥꯛꯅ ꯍꯥꯏꯔꯛꯑꯣ ꯍꯣꯏ ꯑꯗꯨꯗꯤ ꯑ ꯍꯣꯏ ꯎꯝ ꯍꯣꯏꯅꯦ ꯎꯝ ꯑ ꯑꯗꯨ ꯄꯣꯠꯇꯨ ꯖꯤꯀꯦꯠꯂꯣꯕ ꯁ꯭ꯋꯦꯇꯔ ꯑꯣꯍꯣꯍꯣꯍꯣ ꯑ ꯎꯝ ꯑ ꯑ ꯃꯅꯨꯡꯗꯣ ꯃꯅꯨꯡꯗ ꯐꯔꯒ ꯌꯥꯎꯕꯗꯨ ꯌꯥꯎꯕ꯭ꯔꯣ ꯂꯩꯕ꯭ꯔꯣꯕ ꯄꯣꯠꯇꯨ ꯍꯣꯏꯅꯦ ꯍꯣꯏꯅꯦ ꯑꯗꯨ ꯍꯣꯏ ꯑꯩ ꯂꯥꯛꯑꯒꯦ ꯃꯃꯟ ꯃꯊꯨꯝꯗꯨ ꯈꯔ ꯌꯦꯡꯊꯣꯛ ꯌꯦꯡꯖꯤꯟ ꯇꯧꯅꯔꯁꯤ ꯑꯩꯅꯁꯨ ꯀꯩꯗꯧꯔꯒꯦ ꯄꯨꯡ ꯀꯌꯥ ꯑ ꯏꯆꯥꯁꯤꯡꯒꯤꯁꯨ ꯑꯣꯏꯔꯦ ꯑꯗꯨꯒ ꯑꯩꯅꯁꯨ ꯊꯕꯛꯇꯤ ꯂꯩꯇꯕꯅꯤꯅ ꯆꯤꯡꯗ ꯈꯔ ꯌꯣꯟꯒꯦ ꯑꯩꯈꯣꯏ ꯂꯩꯐꯝꯗ ꯇꯧꯕ ꯈ꯭ꯔꯤꯁꯃꯥꯁ ꯃꯌꯥ ꯍꯣꯏꯅꯦ ꯈ꯭ꯔꯤꯁꯃꯥꯁ ꯃꯌꯥꯁꯨ ꯅꯛꯁꯜꯂꯛꯑꯦ ꯑꯗꯨꯒꯤ ꯍꯣꯏ ꯑꯗꯨꯒꯤ ꯑ ꯑꯗꯨ ꯈꯣꯡꯎꯞ ꯑꯧ ꯄꯨꯡ ꯀꯌꯥꯗ ꯍꯥꯡꯗꯣꯔꯤꯕ ꯅꯣꯏ ꯗꯨꯀꯥꯟꯗꯤ ꯑꯣ ꯑꯗꯨꯗꯤ ꯑꯩ ꯄꯨꯡ ꯃꯥꯄꯜ ꯃꯈꯥꯏ ꯑꯗꯨꯋꯥꯏꯗ ꯌꯧꯔꯛꯑꯒꯦ ꯑꯗꯨꯗꯤ ꯑꯧ ꯍꯣꯏ ꯍꯣꯏ ꯌꯧꯔꯛꯑꯒꯦ ꯐꯔꯦ ꯐꯔꯦ ꯍꯣ ꯍꯣ ꯍꯣꯏ ꯂꯥꯛꯑꯒꯦ ꯂꯥꯛꯑꯒꯦ ꯄꯩꯁꯥꯗꯨ ꯕꯦꯛꯇ ꯄꯤꯛ ꯊꯟꯅ ꯍꯥꯞꯄꯒ ꯄꯨꯔꯛꯑꯒꯦ ꯐꯔꯦ ꯐꯔꯦ ꯐꯔꯦ ꯍꯣꯏꯅꯦ ꯍꯣꯏ ꯎꯅꯔꯁꯦ ꯎꯅꯔꯁꯦ ꯍꯣꯏ ꯍꯣꯏ ꯐꯔꯦ ꯐꯔꯦ ꯎꯝ